ꯒ꯭ꯌꯥꯁ ꯍꯥꯏꯕ ꯄꯣꯠꯁꯤ ꯃꯤꯅ ꯁꯤꯖꯤꯟꯅꯕ ꯌꯥꯝ ꯅꯨꯡꯉꯥꯏ ꯍꯥꯏꯅ ꯍꯥꯏꯕ ꯑꯗꯨꯗ ꯑꯩꯗꯤ ꯑꯌꯥꯝꯕꯅ ꯁꯨꯝ ꯁꯤꯡꯅꯇ ꯑꯗꯨꯝ ꯊꯣꯡꯉꯦꯕ ꯁꯤꯡꯅ ꯊꯣꯡꯕ ꯍꯥꯏꯕꯁꯤ ꯑꯩ ꯈꯨꯠ ꯁꯥꯁꯨ ꯃꯣꯠꯂꯤ ꯑꯗꯨꯗꯒꯤ ꯑꯩꯅ ꯀꯩꯅꯣꯝ ꯇꯧꯅꯤꯡꯉꯦ ꯆꯠꯊꯣꯛꯄ ꯌꯥꯗꯦ ꯑꯗꯨꯗꯒꯤ ꯍꯥꯏꯕꯗꯤ ꯃꯩꯈꯨ ꯈꯨꯕ ꯃꯇꯝꯗ ꯂꯣꯛ ꯈꯨꯏ ꯑꯗꯨꯗꯒꯤ ꯃꯤꯠ ꯊꯨꯞꯄꯤ ꯑꯗꯨꯗꯒꯤ ꯍꯥꯏꯕꯗꯤ ꯑꯩ ꯌꯨꯝꯗ ꯀꯨꯞꯄꯤꯕ ꯌꯨꯝꯒꯤ ꯑꯀꯣꯏꯕꯗ ꯂꯩꯔꯤꯕ ꯐꯤꯔꯣꯟꯗꯒꯤ ꯀꯔꯤꯗꯩ ꯂꯣꯏꯅ ꯃꯨꯁꯤꯜꯂꯤ ꯑꯗꯨꯗꯩ ꯀꯣꯜꯂꯤꯛꯁꯨ ꯂꯣꯏꯅ ꯃꯨꯏ ꯑꯗꯨꯅ ꯑꯩꯁꯤ ꯒ꯭ꯌꯥꯁ ꯍꯥꯏꯕꯁꯤ ꯑꯃꯨꯛꯇꯪ ꯌꯦꯡꯒꯦꯅ ꯑꯩꯅ ꯂꯩꯕꯥꯛꯂꯩ ꯒ꯭ꯌꯥꯁꯇꯒꯤ ꯒ꯭ꯌꯥꯁꯁꯤ ꯂꯧꯔꯨꯔꯒ ꯑꯩꯅ ꯊꯣꯡꯕ ꯃꯇꯝꯗ ꯑꯗꯨꯛꯀꯤ ꯃꯇꯤꯛ ꯌꯥꯝꯅ ꯐꯕ ꯄꯣꯠ ꯑꯣꯏꯔꯝꯃꯦ ꯃꯔꯝꯗꯤ ꯑꯩꯅ ꯊꯕꯛ ꯑꯃ ꯆꯠꯇꯧꯔꯒꯁꯨ ꯑꯩꯅ ꯂꯣꯏꯁꯤꯜꯂꯒ ꯌꯥꯝ ꯅꯥꯟꯅ ꯑꯩ ꯀꯦꯔꯒ ꯑꯩ ꯒ꯭ꯌꯥꯁꯁꯤ ꯊꯣꯡꯕ ꯃꯇꯝꯗ ꯑꯩ ꯈꯨꯠ ꯁꯥ ꯃꯣꯠꯇ꯭ꯔꯦ ꯑꯗꯨꯗꯒꯤ ꯑꯉꯥꯡ ꯁ꯭ꯀꯨꯟ ꯆꯠꯄ ꯑꯣꯏꯔꯣ ꯑꯗꯨꯝ ꯅꯪꯉꯦ ꯑꯩꯅ ꯊꯕꯛ ꯑꯃ ꯑꯃ ꯑꯉꯥꯡ ꯃꯐꯤ ꯃꯔꯣꯜ ꯁꯨꯕ ꯈꯪꯗꯦ ꯑꯗꯨꯗꯩ ꯃꯥꯒꯤ ꯁ꯭ꯀꯨꯟ ꯆꯠꯂꯝꯗꯥꯏꯒꯤ ꯗ꯭ꯔꯦꯁ ꯂꯣꯏꯁꯤꯟꯕ ꯈꯪꯗꯦ ꯒ꯭ꯌꯥꯁꯁꯤ ꯊꯣꯡꯕ ꯇꯥꯔꯒꯗꯤ ꯂꯣꯏꯅꯃꯛ ꯅꯪꯉꯦ ꯃꯩꯗ ꯊꯣꯡꯏ ꯃꯇꯝꯗꯗꯤ ꯏꯟꯁꯤꯟꯗꯕ ꯌꯥꯗꯦ ꯁꯪꯗꯕ ꯌꯥꯗꯦ ꯑꯩꯉꯣꯟꯗ ꯌꯥꯝꯅ ꯀꯔꯤ ꯍꯥꯏꯅꯤ ꯃꯊꯥ ꯁꯥꯕ ꯄ꯭ꯔꯣꯕ꯭ꯂꯦꯝ ꯃꯌꯥꯝ ꯑꯃ ꯊꯦꯡꯅꯩꯑꯕ ꯊꯕꯛꯁꯤ ꯅꯪꯗꯕ ꯑꯗꯨꯗꯒꯤ ꯁꯤꯡ ꯆꯥꯛꯇꯕꯒꯤ ꯑꯃꯨꯛ ꯇꯧ ꯑꯗꯨꯅ ꯒ꯭ꯌꯥꯁ ꯍꯥꯏꯕ ꯄꯣꯠꯁꯦ ꯑꯁꯤ ꯌꯥꯝꯅ ꯐꯕ ꯄꯣꯠ ꯑꯣꯏꯔꯝꯃꯦ ꯒ꯭ꯌꯥꯁꯁꯤꯗꯤ ꯑꯩꯅ ꯊꯥꯅꯤꯡꯕ ꯃꯩꯗꯨꯒꯤ ꯆꯥꯡ ꯑꯃꯗ ꯊꯥꯕ ꯌꯥꯕ ꯑꯗꯨꯗꯒꯤ ꯀꯟꯅ ꯊꯥꯔꯁꯨ ꯌꯥꯕ ꯑꯗꯨꯗꯒꯤ ꯅꯦꯝꯅ ꯊꯥꯔꯁꯨ ꯌꯥꯕ ꯑꯩꯅ ꯊꯕꯛ ꯑꯃ ꯇꯧꯒꯦ ꯍꯥꯏꯕ ꯇꯥꯔꯒꯗꯤ ꯑꯩꯒꯤ ꯊꯕꯛ ꯑꯁꯤ ꯂꯣꯏꯗ꯭ꯔꯤꯐꯥꯎꯕ ꯑꯩꯒꯤ ꯆꯥꯛ ꯑꯁꯤ ꯌꯦꯟꯁꯥꯡꯁꯨ ꯆꯥꯛꯁꯨ ꯑꯗꯨꯝꯅ ꯂꯩꯕ ꯌꯥꯕꯒꯤ ꯃꯩꯒꯤ ꯁꯥꯏꯁ ꯑꯃꯗ ꯑꯩꯅ ꯊꯝꯃꯒ ꯑꯗꯨꯝ ꯂꯣꯏꯅ ꯌꯥꯔꯝꯃꯦꯕ ꯑꯁꯨꯛꯀꯤ ꯃꯇꯤꯛ ꯒ꯭ꯌꯥꯁꯁꯦ ꯀꯥꯅꯕ ꯄꯣꯠ ꯑꯣꯏꯔꯝꯃꯦ